ꯁꯤꯁꯦ ꯀꯩꯅꯣꯒꯤ ꯇꯤ ꯕꯤ ꯌꯣꯟꯕ ꯗꯨꯀꯥꯟꯗꯨ ꯑꯣꯏꯗꯣꯏꯔꯥ ꯁꯝꯁꯨꯡꯒꯤ ꯇꯤ ꯕꯤ ꯑꯝꯇ ꯌꯦꯡ ꯌꯦꯡꯖꯒꯦ ꯇꯧꯕ ꯐꯣꯔꯇꯤꯟ ꯏꯟꯆ ꯄꯥꯛꯄ ꯂꯩꯕꯤꯒꯗ꯭ꯔꯣ ꯑꯣ ꯂꯩꯗꯣꯏ ꯑꯣꯏꯗꯤ ꯑꯗꯨꯝ ꯍꯌꯦꯡ ꯌꯦꯡꯕ ꯂꯥꯛꯆꯔꯒꯦ ꯍꯣꯏ ꯊꯝꯖꯔꯒꯦ